ꯑꯩꯈꯣꯏꯒꯤ ꯌꯨꯝꯒꯤ ꯑꯀꯣꯏꯕ ꯃꯐꯝꯁꯤꯡꯗ ꯇꯤꯟ ꯀꯥꯡ ꯑꯃꯗꯤ ꯐꯠꯇ ꯍꯥꯎꯊꯤ ꯀꯌꯥ ꯑꯃꯅ ꯂꯩꯇꯅꯕꯒꯤꯗꯃꯛ ꯋꯥꯏꯁꯤꯠ ꯂꯝꯁꯦꯡ ꯃꯐꯝ ꯆꯥꯅ ꯊꯝꯗꯨꯅ ꯃꯩꯅꯀ ꯆꯤꯡꯕ ꯀꯌꯥ ꯑꯃ ꯊꯥꯗꯣꯛꯏ ꯑꯗꯨꯗ ꯅꯠꯇꯅ ꯍꯧꯖꯤꯛ ꯃꯇꯝꯁꯤꯗꯤ ꯀꯥꯡꯒꯤ ꯂꯥꯏꯅꯥ ꯃꯈꯟ ꯀꯌꯥ ꯑꯃ ꯊꯣꯛꯂꯛꯂꯕꯅꯤꯅ ꯃꯗꯨ ꯃꯔꯨꯝ ꯀꯩꯀꯩ ꯀꯣꯛꯁꯟꯗꯅꯕ ꯅꯥꯂꯥ ꯅꯨꯡꯂꯥ ꯏꯁꯤꯡ ꯇꯨꯡꯗꯨꯅ ꯂꯩꯕ ꯃꯐꯝ ꯀꯌꯥ ꯑꯃ ꯃꯐꯝ ꯆꯥꯅ ꯁꯦꯡꯇꯣꯛꯇꯨꯅ ꯂꯩꯇꯅꯕ ꯍꯣꯠꯅꯩ ꯑꯃꯗꯤ ꯐꯠꯇꯕ ꯄꯨꯝꯅꯃꯛ ꯃꯐꯝ ꯆꯥꯅ ꯁꯤꯠꯇꯣꯛ ꯅꯥꯟꯊꯣꯛꯇꯨꯅ ꯐꯨꯝꯖꯤꯟꯗꯨꯅ ꯊꯝꯃꯤ